ꯂꯧꯃꯤꯒꯤ ꯃꯁꯥ ꯃꯊꯟꯇ ꯁꯤꯖꯕꯒꯤ ꯃꯔꯝꯗꯤ ꯃꯁꯥ ꯃꯥꯅ ꯄꯩꯁꯥ ꯃꯌꯥꯝ ꯊꯥꯊꯔꯒ ꯂꯦꯕꯔ ꯀꯌꯥ ꯀꯌꯥ ꯀꯌꯥ ꯅꯦꯛꯑꯒ ꯁꯦꯝꯖꯈꯤꯕ ꯂꯧꯅꯤꯅ ꯀꯔꯤ ꯃꯥꯡꯗꯣꯏꯁꯤꯅ ꯃꯔꯝ ꯏꯁꯤꯡ ꯏꯆꯥꯎ ꯂꯥꯛꯇꯅ ꯈꯔ ꯅꯣꯡꯁꯤꯅ ꯐꯖꯅ ꯆꯨꯗꯕ ꯈꯣꯠꯇꯕ ꯑꯗꯨꯒꯨꯝꯕꯗꯨꯅ ꯃꯥꯡꯕ ꯈꯔ ꯂꯩꯕꯗꯨꯒꯤ ꯌꯥꯝꯅ ꯃꯥꯡꯕꯗꯨ ꯃꯥꯒꯤ ꯃꯆꯥꯁꯤꯡꯁꯨ ꯂꯥꯏꯔꯤꯛ ꯇꯝꯃꯤꯕ ꯈꯣꯠꯂꯤꯕꯅꯤꯅ ꯀꯔꯤ ꯁ꯭ꯀꯨꯜꯁꯨ ꯊꯥꯔꯤꯕꯅꯤ ꯑꯦꯗꯃꯤꯁꯟ ꯀꯩꯀꯩ ꯐꯤ ꯀꯩꯀꯩ ꯍꯨꯜꯂꯛꯀꯗꯕꯅꯤ ꯃꯆꯥ ꯑꯍꯨꯝ ꯃꯔꯤ ꯂꯩꯕꯅꯤꯅ ꯑꯗꯨꯒꯤ ꯑꯋꯥꯕ ꯀꯌꯥ ꯀꯌꯥ ꯊꯦꯡꯅꯔꯛꯄꯒꯤ ꯃꯔꯝ ꯑꯣꯏꯗꯨꯅ ꯋꯥꯈꯜꯁꯤ ꯄꯪꯁꯥꯟ ꯁꯥꯟꯅꯕꯒꯤ ꯃꯔꯝ ꯑꯣꯏꯗꯨꯅ ꯂꯧꯃꯤꯁꯤꯡꯅ ꯃꯁꯥ ꯃꯊꯟꯇꯒꯤ ꯁꯨꯏꯁꯥꯏꯠꯀꯤ ꯋꯥꯈꯜ ꯂꯥꯛꯇꯨꯅ ꯑꯌꯥꯝꯕ ꯇꯧꯒꯜꯂꯤ ꯁꯨꯒꯨꯝꯕ ꯃꯇꯥꯡꯗ